ꯑꯩꯅ ꯂꯝꯕꯤꯗ ꯆꯠꯄ ꯃꯇꯝꯗ ꯈꯨꯗꯣꯡ ꯆꯥꯗꯕ ꯀꯌꯥ ꯑꯃ ꯊꯦꯡꯅꯕꯁꯤꯡ ꯑꯗꯨꯗꯤ ꯂꯝꯕꯤ ꯁꯣꯔꯣꯛ ꯊꯣꯡ ꯐꯠꯇꯕꯅ ꯃꯔꯝ ꯑꯣꯏꯔꯒ ꯆꯠꯊꯣꯛ ꯆꯠꯁꯤꯟꯗ ꯌꯥꯝꯅ ꯆꯥꯎꯅ ꯑꯀꯥꯏꯕ ꯑꯃ ꯊꯣꯛꯍꯜꯂꯤ ꯑꯗꯨꯗꯤ ꯑꯩꯈꯣꯏꯅ ꯑꯊꯨꯕ ꯊꯕꯛ ꯑꯃ ꯆꯠꯅꯕ ꯍꯣꯠꯅꯕ ꯃꯇꯝꯗ ꯂꯝꯕꯤ ꯑꯗꯨ ꯐꯠꯇꯕꯅ ꯃꯔꯝ ꯑꯣꯏꯔꯒ ꯌꯥꯝꯅ ꯊꯨꯅ ꯌꯧꯕ ꯉꯝꯗꯕ ꯑꯃꯁꯨꯡ ꯑꯩꯈꯣꯏꯅ ꯊꯣꯡ ꯂꯥꯟꯕ ꯃꯇꯝꯗ ꯊꯣꯡ ꯐꯖꯅ ꯐꯠꯇꯕꯅ ꯃꯔꯝ ꯑꯣꯏꯔꯒ ꯊꯣꯡ ꯇꯦꯛꯊꯈꯤꯕ ꯀꯌꯥ ꯑꯃꯁꯨ ꯌꯥꯎꯗꯕ ꯅꯠꯇꯦ ꯃꯔꯝ ꯑꯁꯤꯅ ꯊꯣꯡ ꯂꯝꯕꯤ ꯐꯖꯅ ꯁꯦꯝꯕꯤꯔꯗꯤ ꯑꯩꯈꯣꯏꯗ ꯌꯥꯝꯅ ꯁꯦꯐꯇꯤ ꯑꯣꯏꯒꯅꯤ ꯒꯥꯔꯤ ꯊꯧꯔꯤꯕ ꯃꯤꯑꯣꯏꯁꯤꯡꯗꯁꯨ ꯂꯝꯕꯤ ꯐꯠꯇꯕꯅ ꯃꯔꯝ ꯑꯣꯏꯔꯒ ꯌꯥꯝ ꯁꯦꯐꯇꯤ ꯑꯣꯏꯗꯦ ꯑꯗꯨꯅ ꯅꯨꯡꯗꯥꯡꯒꯤ ꯃꯇꯝ ꯌꯧꯔꯛꯄ ꯃꯇꯝꯗꯁꯨ ꯂꯝꯕꯤꯗ ꯅꯥꯀꯟꯗ ꯂꯥꯏꯠ ꯊꯥꯟꯗꯕꯅ ꯃꯔꯝ ꯑꯣꯏꯔꯒ ꯐꯠꯇꯕ ꯃꯕꯨꯛꯆꯦꯜ ꯁꯦꯡꯗꯕ ꯃꯤꯑꯣꯏꯁꯤꯡꯅ ꯂꯝꯕꯤꯗ ꯆꯠꯄ ꯆꯝꯖꯕ ꯃꯤꯑꯣꯏꯁꯤꯡꯗꯒꯤ ꯄꯩꯁꯥ ꯃꯨꯟꯕꯤꯕ ꯄꯣꯠ ꯆꯩ ꯃꯨꯟꯕꯤꯕ ꯇꯠꯇꯅ ꯊꯣꯛꯏ ꯑꯗꯨꯅ ꯂꯝꯕꯤ ꯊꯣꯡ ꯐꯖꯅ ꯁꯦꯝꯕꯤꯔꯒ ꯂꯥꯏꯠ ꯊꯥꯟꯕꯤꯔꯒ ꯐꯖꯅ ꯇꯧꯔꯗꯤ ꯑꯩꯈꯣꯏꯗꯁꯨ ꯌꯥꯝ ꯅꯨꯡꯉꯥꯏꯖꯒꯅꯤ ꯁꯦꯐꯇꯤꯁꯨ ꯌꯥꯝ ꯑꯣꯏꯒꯅꯤ